ꯑꯩꯈꯣꯏꯅ ꯎꯆꯦꯛꯁꯤ ꯑꯩꯈꯣꯏꯅ ꯌꯦꯡꯕꯒꯤ ꯈ꯭ꯋꯥꯏ ꯅꯨꯡꯉꯥꯏꯕꯁꯤ ꯅꯨꯡꯉꯥꯏꯕ ꯈꯛꯇꯪ ꯅꯠꯇꯅ ꯅꯨꯡꯁꯤꯕ ꯑꯃꯁꯨ ꯌꯥꯎꯏ ꯍꯥꯏꯕꯗꯤ ꯎꯆꯦꯛꯁꯤ ꯑꯩꯈꯣꯏꯅ ꯇꯨꯔꯦꯟꯒꯨꯝꯕꯗ ꯀꯨꯝꯕ ꯃꯇꯝꯗ ꯑꯩꯈꯣꯏꯒꯤ ꯀꯔꯤ ꯑꯩꯈꯣꯏ ꯏꯁꯤꯡꯗ ꯂꯩꯕ ꯑꯩꯈꯣꯏ ꯎꯆꯦꯛ ꯃꯃꯤꯡꯗꯨ ꯀꯥꯎꯒ꯭ꯔꯦ ꯑꯗꯨ ꯃꯣꯏꯁꯤꯅ ꯏꯁꯤꯡꯗꯒ ꯏꯔꯣꯏꯔꯒ ꯖꯔ ꯆꯠꯈꯤꯕ ꯑꯃꯅ ꯋꯥꯡꯃꯗ ꯂꯥꯜꯂꯒ ꯑꯃꯅ ꯆꯠꯈꯤꯕꯗꯨ ꯃꯁꯤ ꯌꯦꯡꯉꯒ ꯃꯥꯅ ꯆꯠꯂꯤꯕ ꯈꯣꯡꯆꯠꯇꯨ ꯌꯦꯡꯉꯒ ꯑꯩꯅ ꯃꯗꯨꯗꯩꯗ ꯃꯥꯒꯤ ꯃꯨꯠꯇꯨ ꯁꯨꯝ ꯁꯥꯒꯠꯂꯒ ꯑꯩꯅ ꯁꯨꯝ ꯌꯦꯡꯕꯁꯤꯁꯨ ꯌꯥꯝꯅ ꯅꯨꯡꯉꯥꯏꯕ ꯄꯣꯠ ꯑꯃꯅꯤ ꯂꯣꯏꯅꯅ ꯎꯆꯦꯛ ꯍꯥꯏꯕꯁꯤ ꯑꯩꯈꯣꯏꯅ ꯅꯛꯁꯟꯅ ꯎꯕꯗ ꯑꯋꯥꯕ ꯉꯥꯛꯇꯅꯤ ꯑꯩꯈꯣꯏꯅ ꯖꯨꯒꯨꯝꯕ ꯀꯔꯤꯒꯨꯝꯕꯗ ꯎꯆꯦꯛ ꯀꯨꯝꯕ ꯌꯦꯡꯕꯁꯤ ꯃꯇꯝ ꯉꯥꯏꯍꯥꯛ ꯂꯦꯟꯊꯣꯛꯄ ꯉꯥꯏꯍꯥꯛ ꯄꯣꯊꯥꯒꯦ ꯈꯜꯂꯁꯨ ꯎꯆꯦꯛꯇꯨ ꯃꯣꯏꯅ ꯆꯥꯕꯒꯤ ꯃꯑꯣꯡ ꯑꯗꯒꯤ ꯃꯣꯏꯅ ꯋꯥꯔꯤ ꯁꯥꯟꯅꯕ ꯎꯆꯦꯛ ꯃꯁꯦꯟ ꯋꯥꯔꯤ ꯁꯥꯟꯅꯕꯒꯤ ꯃꯑꯣꯡꯁꯤ ꯌꯦꯡꯕꯁꯤꯁꯨ ꯌꯥꯝꯅ ꯅꯨꯡꯉꯥꯏꯕ ꯑꯆꯤꯛꯄꯗ ꯂꯩꯔꯒ ꯇꯨꯃꯤꯟꯅ ꯌꯦꯡꯕꯁꯤꯁꯨ ꯌꯥꯝꯅ ꯅꯨꯡꯉꯥꯏꯕ ꯑꯗꯨꯒꯨꯝꯕ ꯄꯣꯠꯁꯛ ꯑꯃꯅꯤ ꯃꯁꯤꯒꯤ ꯅꯨꯡꯉꯥꯏꯕꯁꯤꯅ ꯑꯩꯈꯣꯏꯅ ꯅꯨꯡꯗꯤꯟ ꯇꯥꯜꯂꯛ ꯀꯨꯝꯕꯁꯤꯗ ꯑꯩꯈꯣꯏꯅ ꯅꯨꯡꯁꯥ ꯁꯥꯕꯁꯤꯗ ꯇꯨꯔꯦꯟꯒꯨꯝꯕ ꯀꯔꯤꯒꯨꯝꯕꯁꯤꯗ ꯁꯨꯝ ꯆꯠꯂꯒ ꯇꯨꯔꯦꯟ ꯃꯄꯥꯟꯁꯤꯗ ꯌꯦꯡꯉꯨꯕ ꯃꯇꯝ ꯄꯣꯊꯥꯕꯗ ꯑꯩꯈꯣꯏ ꯎꯆꯦꯛꯁꯤꯗꯗꯪ ꯌꯦꯡꯉꯒ ꯂꯦꯟꯕꯗ ꯑꯗꯨꯝ ꯄꯨꯡ ꯑꯃ ꯄꯨꯡꯒꯥꯏ ꯑꯃꯗꯤ ꯑꯗꯨꯝ ꯂꯦꯟꯕ ꯉꯝꯕꯒꯤ ꯌꯥꯝꯅ ꯅꯨꯡꯉꯥꯏ ꯑꯗꯨꯒ ꯃꯁꯤꯁꯨ ꯀꯅꯥꯒꯨꯝꯕ ꯍꯩꯅꯕ ꯑꯃ ꯂꯩꯔꯗꯤ ꯃꯁꯤꯁꯨ ꯌꯥꯝꯅ ꯅꯨꯡꯉꯥꯏꯕ ꯄꯣꯠꯁꯛ ꯑꯃꯅꯦꯅ ꯑꯩꯅ ꯈꯜꯂꯤ ꯀꯅꯥꯒꯨꯝꯕꯅ ꯍꯩꯅꯔꯝꯗꯕꯗꯤ ꯈꯪꯗꯦ ꯑꯩꯒꯤ ꯑꯣꯏꯅꯗꯤ ꯑꯗꯨꯃꯥꯏꯅ ꯇꯧꯔꯒ ꯑꯩ ꯎꯆꯦꯛꯀꯨꯝꯕ ꯑꯗꯒꯤ ꯍꯥꯏꯔꯕꯗꯤ ꯑꯩ ꯌꯦꯟ ꯉꯥꯅꯨ ꯑꯣꯏꯔꯁꯨ ꯎꯆꯦꯛ ꯑꯣꯏꯔꯁꯨ ꯃꯣꯏꯁꯤꯅ ꯆꯥꯕꯒꯤ ꯃꯑꯣꯡ ꯃꯇꯧ ꯑꯁꯤ ꯌꯥꯝꯅ ꯅꯨꯡꯉꯥꯏꯕ ꯄꯣꯠꯁꯛ ꯑꯃꯅꯤꯅ ꯑꯩ ꯊꯝꯖꯒꯦ